ꯍꯜꯂꯣ ꯁꯤꯕꯨ ꯍꯣꯇꯦꯜ ꯃꯄꯨ ꯑꯣꯏꯕꯤꯕ꯭ꯔꯣ ꯍꯣꯇꯦꯜꯗꯨ ꯃꯅꯤꯄꯨꯔꯒꯤ ꯂꯣꯀꯦꯜꯒꯤ ꯑꯦꯟꯁꯥꯡ ꯀꯔꯤ ꯀꯔꯤ ꯐꯪꯕ꯭ꯔꯥ ꯀꯔꯤ ꯀꯔꯤ ꯑꯦꯟꯁꯥꯡ ꯇꯧꯕꯅꯣꯕ ꯍꯣꯇꯦꯜꯗ ꯑꯇꯩꯗꯤ ꯎꯝ ꯉꯥ ꯑꯇꯥꯎꯕꯒꯗꯤ ꯐꯪꯗꯦ ꯎꯝ ꯀꯔꯤ ꯀꯔꯤ ꯄꯤꯁꯇ ꯀꯌꯥ ꯀꯌꯥ ꯀꯔꯝ ꯇꯧꯕ꯭ꯔꯥ ꯃꯃꯜꯅ ꯎꯝ ꯉꯥ ꯑꯇꯥꯎꯕꯗꯨ ꯄꯤꯁꯇ ꯀꯌꯥ

ꯎꯝ ꯑꯣ ꯐꯔꯦ ꯑꯗꯨꯗꯤ ꯑꯩ ꯍꯌꯦꯡ ꯅꯣꯡꯃ ꯆꯠꯊꯣꯔꯛꯀꯦ ꯊꯝꯃꯣ ꯊꯝꯃꯣ